ꯑꯥ ꯍꯜꯂꯣ ꯑꯥ ꯃꯥꯅꯦ ꯃꯥꯅꯦ ꯀꯔꯤ ꯍꯥꯏꯕꯤꯒꯗꯕ ꯌꯥꯏꯑꯦ ꯌꯥꯏꯑꯦ ꯍꯥꯏꯔꯛꯑꯣ ꯑꯣ ꯐꯔꯦ ꯑꯗꯨ ꯃꯤꯁꯤꯡꯗꯣ ꯃꯁꯛ ꯈꯪꯕ ꯌꯥꯎꯕ꯭ꯔꯣ ꯅꯪꯅ ꯍꯥꯏꯗꯦꯟꯇꯤꯐꯥꯏ ꯇꯧꯕ ꯉꯝꯒꯗ꯭ꯔꯥ ꯑꯣ ꯐꯔꯦ ꯑꯥꯏꯗꯦꯟꯇꯤꯐꯥ ꯇꯧꯕ ꯉꯝꯒꯗꯕ ꯑꯣꯏꯔꯒꯗꯤꯀꯣ ꯅꯪꯅ ꯍꯌꯦꯡꯁꯦ ꯑꯣꯐꯤꯁꯐꯥꯎ ꯇꯪ ꯂꯥꯛꯑꯣ ꯑꯗꯨꯗꯨꯒ ꯑꯦꯐ ꯑꯥꯏ ꯑꯥꯔ ꯑꯃ ꯄꯥꯜꯂꯒ ꯀꯩꯀꯩꯅꯣ ꯇꯧꯕ ꯌꯥꯕꯗꯣ ꯇꯧꯍꯧꯔꯁꯤ ꯑꯗꯨꯒ ꯐꯣꯟꯗꯗꯤ ꯑꯗꯨꯒꯤꯗꯣ ꯅꯪꯅ ꯍꯥꯏꯔꯒ ꯑꯩꯅ ꯏꯕ ꯑꯦꯐ ꯑꯥꯏ ꯑꯥꯔ ꯄꯥꯟꯕ ꯌꯥꯔꯣꯏꯑꯦꯕ ꯑꯗꯨꯅ ꯅꯪꯅ ꯍꯌꯦꯡ ꯑꯣꯐꯤꯁ ꯐꯥꯎꯕ ꯇꯪ ꯂꯥꯛꯑꯣ ꯑꯗꯨꯗꯨꯒ ꯅꯪꯅ ꯃꯤꯁꯤꯡꯗꯣ ꯔꯤꯕꯤꯜ ꯇꯧꯍꯧꯔꯗꯤ ꯑꯗꯨꯝ ꯑꯦꯐ ꯑꯥꯏ ꯑꯥꯔ ꯀꯩꯀꯩꯗꯣ ꯇꯧꯕ ꯌꯥꯕꯁꯤꯡꯗꯣ ꯑꯗꯨꯝ ꯑꯦꯐ ꯑꯥꯏ ꯑꯥꯔ ꯄꯥꯜꯂꯒ ꯂꯧꯈꯠꯄ ꯌꯥꯕꯗꯣ ꯂꯧꯈꯠꯂꯁꯤ

ꯑꯍꯣꯏ ꯌꯥꯔꯦ ꯌꯥꯔꯦ